ꯃꯈꯨꯝ ꯈꯨꯝꯕ ꯕꯀꯦꯠ ꯑꯃꯗ ꯃꯐꯝ ꯆꯥꯅ ꯊꯝꯃꯒ ꯁꯤꯖꯤꯟꯅꯕ ꯗꯔꯀꯥꯔ ꯑꯣꯏꯕꯅ ꯃꯔꯝ ꯑꯣꯏꯔꯒ ꯏꯁꯤꯡ ꯑꯁꯤ ꯐꯖꯅ ꯅꯤꯡꯊꯤꯖꯅ ꯐꯤꯜꯇꯔ ꯇꯧꯕ ꯍꯥꯏꯕꯅꯆꯤꯡꯕ ꯑꯁꯤ ꯌꯨꯝꯗ ꯇꯧꯕ ꯌꯥꯕ ꯊꯕꯛꯁꯤꯡ ꯑꯣꯏ ꯑꯗꯨꯅ ꯃꯁꯤꯗꯒꯤ ꯍꯦꯟꯕ ꯌꯨꯝꯗ ꯇꯧꯕ ꯌꯥꯕꯗꯤ ꯑꯌꯥꯝꯕꯗꯤ ꯂꯩꯇꯕꯅ ꯃꯔꯝ ꯑꯣꯏꯔꯒ ꯑꯁꯤꯅꯆꯤꯡꯕꯁꯤꯡ ꯑꯁꯤ ꯇꯧꯒꯅꯤ